ꯑꯩ ꯏꯊꯟꯗ ꯂꯝ ꯀꯣꯏꯕ ꯆꯠꯄꯁꯤ ꯑꯩ ꯕꯦꯡꯂꯣꯔꯗꯅ ꯑꯍꯥꯟꯕ ꯑꯣꯏ ꯑꯍꯥꯟꯕ ꯑꯁꯤ ꯑꯩꯒꯤ ꯏꯆꯦꯒꯤ ꯃꯅꯥꯛꯇ ꯆꯠꯄꯅꯤ ꯃ ꯕꯦꯡꯂꯣꯔꯗ ꯆꯠꯄꯁꯤ ꯑꯩꯒꯤ ꯌꯥꯝꯅ ꯅꯨꯡꯉꯥꯏꯕ ꯖꯔꯅꯤ ꯑꯃꯅꯤ ꯍꯥꯏꯕꯗꯤ ꯑꯅꯧꯕ ꯃꯤ ꯀꯌꯥ ꯊꯦꯡꯅꯗꯨꯅ ꯀꯣꯏꯕꯁꯨ ꯑꯩꯒꯤ ꯏꯆꯦꯒ ꯑꯗꯨꯝ ꯂꯣꯏꯅꯅ ꯆꯠꯂꯤ ꯈꯪꯅꯕ ꯃꯤ ꯑꯃ ꯂꯩꯔꯒꯅ ꯍꯦꯟꯅ ꯅꯨꯡꯉꯥꯏ ꯍꯥꯏꯕꯗꯨꯅꯤ ꯈꯪꯅꯕ ꯂꯩꯇ꯭ꯔꯒꯗꯤ ꯏꯊꯟꯗ ꯆꯠꯄ ꯍꯥꯏꯕꯁꯤ ꯀꯌꯥ ꯅꯨꯡꯉꯥꯏꯕ ꯑꯣꯏꯔꯣꯏ ꯑꯗꯨꯅ ꯑꯩꯒꯤꯗꯤ ꯑꯩꯒꯤ ꯏꯆꯦ ꯂꯩꯕꯅꯤꯅ ꯕꯦꯡꯂꯣꯔꯗ ꯆꯠꯄꯁꯤ ꯌꯥꯝꯅ ꯅꯨꯡꯉꯥꯏꯕ ꯃꯐꯝ ꯑꯃ ꯑꯣꯏꯈꯤ ꯑꯗꯨꯒ ꯍꯦꯛ ꯌꯧꯕꯒ ꯑꯗꯨꯝ ꯑꯩꯕꯨ ꯑꯣꯛꯄꯤꯅꯕ ꯑꯩꯒꯤ ꯏꯆꯦꯅ ꯂꯩꯕꯤꯔꯝꯕꯗꯨ ꯑꯩꯒꯤꯗꯤ ꯌꯥꯝꯅ ꯅꯨꯡꯉꯥꯏꯕ ꯑꯗꯨꯒ ꯌꯥꯝꯅ ꯀꯩꯅꯣ ꯈꯨꯗꯣꯡ ꯆꯥꯕ ꯖꯔꯅꯤ ꯑꯃꯁꯨ ꯑꯣꯏꯈꯤ